ꯇꯦꯁ ꯑꯁꯤ ꯅꯣꯡꯉꯥꯜꯂꯒ ꯂꯥꯛꯎ ꯅꯠꯇ꯭ꯔꯒꯅ ꯅꯤꯅꯤ ꯁꯨꯔꯒ ꯂꯥꯛꯎ ꯍꯥꯏꯕꯅꯆꯤꯡꯕ ꯀꯌꯥ ꯑꯁꯤ ꯊꯣꯛꯄꯅ ꯃꯔꯝ ꯑꯣꯏꯔꯒ ꯃꯅꯥꯛ ꯅꯛꯄꯗ ꯂꯩꯕ ꯄ꯭ꯔꯥꯏꯚꯦꯠ ꯍꯣꯁꯄꯤꯇꯥꯜ ꯅꯠꯇ꯭ꯔꯒ ꯂꯦꯞꯁꯤꯡꯗ ꯇꯦꯁ ꯇꯧꯕ ꯑꯁꯤ ꯆꯠꯅꯔꯦ ꯑꯗꯨꯕꯨ ꯑꯩꯈꯣꯏꯒꯤ ꯒꯣꯕꯔꯃꯦꯟꯒꯤ ꯂꯩꯔꯤꯕ ꯄ꯭ꯔꯥꯏꯃꯥꯔꯤ ꯍꯦꯜꯠ ꯁꯦꯟꯇꯔ ꯅꯠꯇ꯭ꯔꯒꯅ ꯗꯤꯁꯄꯦꯟꯁꯔꯤꯁꯤꯡꯗ ꯇꯦꯁ ꯇꯧꯕꯒꯤ ꯈꯨꯗꯣꯡ ꯆꯥꯕ

ꯉꯁꯤ ꯇꯧꯔꯒ ꯉꯁꯤꯃꯛ ꯑꯗꯨꯝ ꯂꯧꯕ ꯌꯥꯏ ꯑꯗꯨꯒ ꯃꯣꯏꯒꯤ ꯄꯤꯔꯛꯏꯕ ꯇꯦꯁ ꯔꯤꯄꯣꯔꯠ ꯑꯁꯤꯁꯨ ꯌꯥꯝꯅ ꯈꯨꯗꯛꯇ ꯐꯪꯕꯅ ꯃꯔꯝ ꯑꯣꯏꯔꯒ ꯑꯩꯒꯤ ꯇꯦꯁ ꯔꯤꯖꯜ ꯑꯗꯨ ꯄꯨꯔꯒ ꯗꯣꯛꯇꯔ ꯑꯗꯨꯗ ꯑꯃꯨꯛ ꯇꯥꯅꯔꯒ ꯈꯨꯗꯛꯇ ꯑꯃꯨꯛ ꯗꯣꯛꯇꯔꯗꯨꯒꯤ ꯄ꯭ꯔꯦꯁꯀ꯭ꯔꯤꯞꯁꯟ ꯍꯥꯏꯕꯗꯤ ꯗꯣꯛꯇꯔꯗꯨꯅ ꯂꯥꯏꯌꯦꯡꯂꯒ ꯄꯤꯔꯛꯄ ꯍꯤꯗꯥꯛ ꯂꯥꯡꯊꯛ ꯄꯨꯝꯅꯃꯛ ꯑꯗꯨ ꯁꯤꯖꯤꯟꯅꯕ ꯑꯗꯨꯝ ꯅꯨꯃꯤꯠꯇꯨꯗ ꯅꯪꯒꯤ ꯃꯁꯤꯒꯤ ꯐꯦꯁꯤꯂꯤꯇꯤ ꯑꯁꯤ ꯒꯣꯕꯔꯃꯦꯟ ꯍꯣꯁꯄꯤꯇꯥꯜꯁꯤꯡꯗꯗꯤ ꯑꯩꯗꯤ ꯊꯦꯡꯅꯖꯕ ꯂꯩꯕ ꯎꯗꯦ ꯃꯁꯤ ꯂꯩꯍꯟꯅꯕꯒꯤꯗꯃꯛꯇ ꯒꯣꯕꯔꯃꯦꯟꯅ ꯊꯧꯔꯥꯡ ꯄꯥꯏꯈꯠꯄꯤꯕ ꯆꯨꯝꯃꯤ

ꯉꯝꯅꯗꯕꯗꯒꯤ ꯔꯤꯝꯁ ꯍꯣꯁꯄꯤꯇꯥꯜ ꯅꯠꯇ꯭ꯔꯒ ꯖꯦꯅꯤꯝꯁ ꯍꯣꯁꯄꯤꯇꯥꯜ ꯍꯥꯏꯔꯤꯕꯁꯤꯡ ꯑꯁꯤꯗ ꯅꯨꯃꯤꯠ ꯃꯉꯥꯅꯤ ꯑꯣꯏꯔꯒꯁꯨ ꯍꯞꯇꯥ ꯑꯃ ꯑꯣꯏꯔꯒꯁꯨ ꯉꯥꯏꯔꯒ ꯍꯥꯏꯔꯤꯕ ꯇꯦꯁꯁꯤꯡ ꯑꯁꯤ ꯂꯧꯅꯕꯁꯨ ꯌꯥꯎꯔꯤꯕꯅꯤ

ꯑꯗꯨꯅ ꯒꯣꯕꯔꯃꯦꯟ ꯇꯦꯁꯁꯤꯡ ꯍꯥꯏꯕꯗꯤ ꯕ꯭ꯂꯠ ꯇꯦꯁ ꯌꯨꯔꯤꯟ ꯇꯦꯁ ꯁꯤ ꯇꯤ ꯏꯁꯀꯦꯟ ꯄꯤ ꯄꯤ ꯅꯠꯇ꯭ꯔꯒꯅ ꯑꯦꯛꯁ꯭ꯔꯦ ꯍꯥꯏꯔꯤꯕ ꯑꯦꯝ ꯑꯥꯔ ꯑꯥꯏꯅꯆꯤꯡꯕꯁꯤ ꯑꯇꯩꯃꯛꯇ ꯊꯝꯗ꯭ꯔꯒꯁꯨ ꯍꯥꯏꯔꯤꯕ ꯗꯤꯁꯇ꯭ꯔꯤꯛ ꯍꯣꯁꯄꯤꯇꯥꯜꯁꯤꯡ ꯃꯅꯥꯛ ꯅꯛꯄꯗ ꯂꯩꯔꯤꯕ ꯗꯤꯁꯇ꯭ꯔꯤꯛ ꯍꯣꯁꯄꯤꯇꯥꯜ ꯈꯨꯗꯤꯡꯃꯛꯇ ꯊꯝꯍꯟꯅꯤꯡꯕꯒꯤ ꯑꯄꯥꯝꯕ ꯑꯗꯨ ꯑꯩꯒꯤ ꯑꯣꯏꯅꯗꯤ ꯂꯩꯖꯩ